ꯃꯅꯤꯄꯨꯔꯗꯒꯤ ꯑꯆꯧꯕ ꯁꯥꯟꯅ ꯈꯣꯠꯅꯕꯒꯤ ꯃꯃꯤꯡ ꯆꯠꯂꯕ ꯁꯥꯟꯅꯔꯣꯏꯁꯤꯡꯒꯤ ꯃꯃꯤꯡ ꯈꯔ ꯍꯥꯏꯔꯒꯗꯤ ꯋꯦꯠꯂꯤꯐꯇꯤꯡꯒꯤꯗꯅ ꯁꯥꯏꯈꯣꯝ ꯃꯤꯔꯥꯕꯥꯏ ꯆꯅꯨ ꯍꯣꯛꯀꯤꯒꯤ ꯅꯤꯂꯀꯥꯟꯇ ꯁꯔꯃ ꯑꯗꯨꯒ ꯋꯨꯃꯦꯟꯁ ꯕꯣꯛꯁꯤꯡꯒꯤ ꯃꯦꯔꯤ ꯀꯣꯝ ꯑꯃꯁꯨꯡ ꯁꯔꯤꯇꯥꯅꯤ